ꯑꯗꯨꯒꯤ ꯊꯦꯡꯅꯖꯕꯗꯨꯗ ꯑꯩꯅ ꯄꯥꯔꯒ ꯑꯩꯁꯨ ꯄ꯭ꯔꯖꯥꯒꯤ ꯀꯩ ꯇꯧꯕ ꯌꯥꯏ ꯃꯥꯅ ꯃꯇꯝꯗꯨꯗ ꯃꯥꯅ ꯄ꯭ꯔꯁꯤꯗꯦꯟ ꯐꯥꯎꯕ ꯑꯣꯏꯈꯤ ꯍꯥꯏꯗꯤ ꯃꯇꯝꯗꯣ ꯑꯃꯦꯔꯤꯀꯥꯒꯤ ꯂꯩꯔꯤꯕ ꯖꯒꯥ ꯈꯨꯗꯤꯡꯒꯤ ꯑꯦꯡꯒꯜ ꯈꯨꯗꯤꯡꯃꯛꯇ ꯃꯥꯅ ꯑꯗꯨꯒꯨꯝꯕ ꯇꯧꯔꯝꯕ ꯊꯕꯛꯇꯣ ꯑꯗꯨꯒꯤ ꯃꯥꯒꯤ ꯂꯥꯏꯔꯤꯛꯇꯨꯗ ꯑꯩꯅ ꯄꯥꯕ ꯃꯇꯝꯗ ꯊꯦꯡꯅꯖꯩ ꯑꯗꯨꯒ ꯑꯩꯅꯁꯨ ꯑꯃꯨꯛꯀ ꯑꯩꯅ ꯑꯩꯒꯤ ꯈꯨꯡꯒꯪꯗꯨꯗ ꯑꯩꯒꯤ ꯑꯩꯒꯤ ꯃꯐꯝ ꯃꯅꯤꯄꯨꯔ ꯍꯥꯏꯕ ꯑꯗꯨꯒꯤ ꯖꯒꯥꯗꯨꯒꯤ ꯈꯨꯡꯒꯪꯗꯨꯗ ꯑꯩꯅ ꯑꯃꯨꯛꯀ ꯃꯥꯅ ꯇꯧꯖꯔꯝꯕ ꯑꯗꯨꯒꯨꯝꯕ ꯅꯍꯥ ꯑꯣꯏꯔꯤꯉꯩꯗ ꯃꯥꯅ ꯀꯜꯂꯤꯉꯩꯗ ꯇꯧꯔꯝꯕ ꯌꯥꯕ ꯊꯕꯛꯁꯤꯡꯗꯣ ꯃꯥꯅ ꯇꯧꯕꯤꯔꯝꯕꯗꯣ ꯑꯩꯈꯣꯏꯅꯁꯨ ꯍꯟꯖꯤꯟ ꯍꯟꯖꯤꯟ ꯄꯥꯕꯗꯒꯤ ꯃꯥꯒꯤ ꯅꯣꯂꯦꯖꯇꯣ ꯑꯩꯉꯣꯟꯗ ꯑꯩꯉꯣꯟꯗ ꯍꯦꯟꯅ ꯀꯥꯟꯅꯕꯗꯒꯤ ꯑꯩꯅ ꯂꯥꯏꯔꯤꯛ ꯑꯗꯨ ꯍꯟꯖꯤꯟ ꯍꯟꯖꯤꯟ ꯄꯥꯔꯒ ꯑꯩꯅ ꯃꯌꯥꯝꯒ ꯃꯌꯥꯝꯒꯤ ꯊꯕꯛ ꯑꯩꯅ ꯃꯇꯦꯡ ꯄꯥꯡꯈꯤ ꯃꯔꯨꯞ ꯃꯄꯥꯡꯁꯤꯡꯗꯁꯨ ꯑꯩꯅ ꯁꯨꯒꯨꯝꯕ ꯑꯕ꯭ꯔꯥꯍꯝ ꯅꯤꯡꯀꯣꯟꯒꯤ ꯑꯥ ꯕꯥꯏꯌꯣꯒ꯭ꯔꯥꯐꯤ ꯍꯥꯏꯕ ꯃꯥꯒꯤ ꯂꯥꯏꯔꯤꯛꯇꯨꯗꯒꯤ ꯌꯥꯎꯕ ꯄꯣꯏꯟ ꯑꯣꯏꯕ ꯌꯥꯝꯅ ꯗꯤꯕ꯭ꯂꯞꯃꯦꯟꯇꯦꯜ ꯑꯣꯏꯕ ꯌꯥꯝ ꯅꯣꯂꯦꯖ ꯐꯨꯜ ꯑꯣꯏꯕ ꯁꯛꯁꯦꯁꯤꯞ ꯑꯣꯏꯕ ꯋꯥꯔꯤ ꯑꯗꯨ ꯑꯩꯅ ꯇꯥꯔ ꯃꯇꯨꯡꯗ ꯑꯩꯅ ꯄꯥꯔ ꯃꯇꯨꯡ ꯈꯪꯂ ꯃꯇꯨꯡꯗ ꯑꯩꯅ ꯃꯔꯨꯞ ꯃꯄꯥꯡꯗ ꯑꯩꯒꯤ ꯈꯨꯡꯒꯪꯗ ꯂꯩꯕ ꯁꯥꯇ꯭ꯔ ꯁꯥꯇ꯭ꯔꯤ ꯏꯅꯥꯎꯁꯤꯡ ꯃꯈꯥ ꯇꯥꯕꯁꯤꯡꯗꯁꯨ ꯑꯩꯅ ꯋꯥꯔꯤ ꯑꯗꯨ ꯂꯤꯈꯤ